ꯍꯦꯂꯣ ꯁꯤ ꯁ꯭ꯋꯤꯒꯤ ꯑꯣꯏꯕꯤꯔꯕ꯭ꯔꯣ ꯉꯁꯥꯏ ꯑꯩꯅ ꯑꯣꯔꯗꯔ ꯇꯧꯕ ꯄꯣꯠ ꯑꯗꯨ ꯗꯦꯂꯤꯕꯔ ꯇꯧꯕ ꯂꯥꯛꯂꯤꯕ ꯅꯨꯄꯥ ꯃꯆꯥ ꯑꯗꯨ ꯋꯥꯉꯥꯡ ꯁꯉꯥꯡ ꯀꯌꯥ ꯐꯖꯗꯦꯅꯦ ꯑꯗꯨꯇ ꯅꯠꯇꯅ ꯑꯣꯗꯔ ꯇꯧꯈꯤꯕ ꯄꯣꯠꯁꯤꯡ ꯑꯗꯨꯁꯨ ꯃꯁꯤꯡ ꯁꯨꯅ ꯄꯤꯕꯤꯔꯛꯇ꯭ꯔꯦ ꯃꯁꯤ ꯏꯟꯐꯣꯝ ꯇꯧꯖꯒꯦ ꯍꯥꯏꯅ ꯀꯣꯜ ꯇꯧꯖꯔꯛꯄꯅꯤ